ꯑꯩꯅ ꯉꯁꯤ ꯒꯥꯔꯗꯦꯅꯔꯗ ꯊꯋꯥꯏ ꯌꯥꯎꯔꯤꯕꯁꯤ ꯑꯩꯒꯤ ꯏꯆꯦꯅ ꯃꯥꯅ ꯂꯥꯏꯔꯤꯛ ꯄꯥꯔꯤꯉꯩ ꯂꯥꯏꯔꯤꯛ ꯄꯥꯕ ꯋꯥꯔꯛꯄ ꯀꯥꯟ ꯃꯇꯝ ꯒꯥꯔꯗꯦꯟꯗ ꯆꯪꯉꯒ ꯍꯩ ꯂꯩ ꯃꯌꯥꯝ ꯑꯃ ꯊꯥꯏ ꯑꯗꯨꯗ ꯑꯩꯅ ꯀꯔꯤꯒꯤꯅꯣ ꯍꯪꯕ ꯀꯥꯟꯗ ꯃꯥꯅ ꯁꯨꯃꯥꯏꯅ ꯍꯥꯏꯔꯛꯏ ꯅꯪꯁꯨ ꯍꯥꯌꯦꯡꯋꯥꯏ ꯆꯥꯎꯔꯒ ꯁꯨꯃꯥꯏꯅ ꯂꯩ ꯊꯥꯕ ꯒꯥꯔꯗꯦꯅꯔ ꯑꯣꯏꯕ ꯑꯣꯏꯌꯣ ꯂꯩ ꯊꯥꯕꯗ ꯂꯩ ꯊꯥꯕꯁꯦ ꯌꯥꯝꯅ ꯅꯨꯡꯉꯥꯏꯕꯅꯤ ꯂꯥꯏꯔꯤꯛ ꯄꯥꯕ ꯀꯥꯟꯗ ꯋꯥꯔꯛꯄ ꯃꯇꯝꯗ ꯂꯩꯒꯤ ꯃꯅꯥꯛꯇ ꯆꯪꯉꯒ ꯑꯥꯋꯥꯕ ꯄꯣꯊꯥꯕ ꯂꯩꯒ ꯋꯥꯔꯤ ꯁꯥꯟꯅꯕ ꯂꯩꯒꯤ ꯑꯃꯣꯠꯄ ꯃꯈꯣꯡ ꯀꯔꯤ ꯀꯔꯥ ꯁꯦꯡꯗꯣꯛꯄ ꯑꯗꯨ ꯌꯥꯝꯅ ꯅꯨꯡꯉꯥꯏꯕꯅꯤ ꯍꯥꯏ ꯑꯗꯨꯅ ꯑꯩ ꯅꯠꯇꯕ ꯑꯩꯈꯣꯏꯒꯤ ꯏꯃꯨꯡꯗꯁꯨ ꯑꯩꯒꯤ ꯏꯆꯦꯗꯣ ꯒꯥꯔꯗꯦꯅꯔ ꯑꯣꯏꯔꯛꯑꯦ ꯑꯦ